ꯂꯧꯃꯤꯁꯤꯡꯅ ꯃꯁꯥ ꯃꯊꯟꯇ ꯁꯤꯖꯕꯗꯒꯤ ꯊꯤꯡꯅꯕ ꯑꯩꯈꯣꯏꯅ ꯃꯈꯣꯏꯗ ꯃꯇꯦꯡ ꯍꯥꯏꯔꯒꯗꯤ ꯂꯧ ꯁꯤꯈ꯭ꯔꯕꯁꯨ ꯏꯃꯨꯡ ꯃꯅꯨꯡꯗ ꯁꯦꯟꯊꯣꯛ ꯂꯝꯕꯤ ꯂꯩꯅꯕ ꯑꯩꯈꯣꯏꯅ ꯃꯇꯦꯡ ꯄꯥꯡꯕ ꯍꯥꯏꯔꯒꯗꯤ ꯑꯩꯈꯣꯏꯅ ꯑꯦꯒ꯭ꯔꯤꯗꯒꯤ ꯂꯧꯕ ꯌꯥꯕ ꯃꯔꯨ ꯃꯔꯥꯡ ꯃꯌꯥꯝ ꯑꯃ ꯂꯧꯗꯨꯅ ꯂꯧꯕꯨꯛꯇ ꯊꯥꯕ ꯌꯥꯕ ꯂꯧ ꯁꯤꯈ꯭ꯔꯕꯁꯨ ꯃꯅꯥ ꯃꯁꯤꯡ ꯃꯔꯨ ꯃꯔꯥꯡ ꯊꯥꯔꯒ ꯏꯪꯈꯣꯟ ꯀꯣꯏꯗꯨꯅ ꯍꯣꯠꯅꯕ ꯑꯃꯁꯨꯡ ꯃꯈꯣꯏꯗ ꯊꯧꯅꯥ ꯍꯥꯞꯀꯠꯄꯤꯕ ꯀꯥꯎꯟꯁꯤꯂꯤꯡ ꯁꯦꯟꯇꯔ ꯃꯛ ꯂꯩꯇ꯭ꯔꯕꯁꯨ ꯑꯈꯪ ꯑꯍꯩꯁꯤꯡꯗꯒꯤ ꯑꯩꯈꯣꯏꯅ ꯃꯇꯦꯡ ꯂꯧꯔꯒ ꯃꯈꯣꯏꯕꯨ ꯀꯥꯎꯟꯁꯤꯂꯤꯡ ꯇꯧꯍꯟꯕ ꯃꯈꯣꯏꯗ ꯊꯧꯅꯥ ꯍꯥꯞꯀꯠꯄ ꯃꯈꯣꯏꯒꯤ ꯁꯦꯟꯊꯣꯛ ꯂꯝꯕꯤ ꯂꯩꯍꯟꯕ ꯃꯈꯣꯏꯕꯨ ꯆꯥꯅ ꯊꯛꯅꯕꯒꯤ ꯑꯋꯥꯕ ꯂꯩꯍꯟꯗꯕ ꯃꯇꯦꯡ ꯄꯥꯡꯕ ꯃꯈꯣꯏꯒꯤ ꯁꯨꯕ ꯅꯣꯝꯕꯒꯤ ꯗꯃꯛꯇꯁꯨ ꯑꯩꯈꯣꯏꯅ ꯃꯇꯦꯡ ꯄꯥꯡꯁꯤꯜꯂꯒ ꯃꯈꯣꯏꯕꯨ

ꯑꯁꯤ ꯑꯩꯈꯣꯏꯅ ꯁꯤꯟꯕꯤꯔꯒ ꯃꯈꯣꯏꯕꯨ ꯁꯤꯖꯕꯗꯒꯤ ꯊꯤꯡꯅꯕ ꯊꯧꯔꯥꯡ ꯑꯁꯤ ꯑꯩꯈꯣꯏꯅ ꯄꯥꯏꯈꯠꯄꯤꯔꯤ